ꯑꯩꯈꯣꯏꯒꯤ ꯃꯐꯝꯁꯤꯡꯗ ꯂꯩꯔꯤꯕ ꯏꯁꯇꯦꯗꯤꯌꯝ ꯑꯃꯗꯤ ꯁꯥꯟꯅꯕꯨꯡ ꯁꯥꯟꯅꯕꯨꯡ ꯃꯐꯝꯁꯤꯡ ꯑꯗꯨꯗꯤ ꯏꯟꯗꯣꯔ ꯏꯁꯇꯗꯤꯌꯝꯗꯅ ꯏꯟꯗꯣꯔ ꯏꯁꯇꯦꯗꯤꯌꯝ ꯑꯁ ꯑꯃꯗꯤ ꯀꯝꯃꯨꯅꯤꯇꯤ ꯈꯔꯗ ꯇꯦꯕꯜ ꯇꯦꯅꯤꯁ ꯑꯃꯗꯤ ꯕꯦꯗꯃꯤꯇꯟ ꯁꯥꯟꯅꯐꯝ ꯂꯩ ꯑꯗꯨꯒ ꯑꯥꯎꯠꯗꯣꯔꯗꯅ ꯗꯤ ꯑꯦꯁ ꯑꯦ ꯏꯁꯄꯣꯔꯠ ꯑꯦꯁꯣꯁꯦꯁꯟ ꯒ꯭ꯔꯥꯎꯟꯗꯅ ꯖꯤꯝ ꯁꯦꯟꯇꯔ ꯂꯩ ꯐꯨꯠꯕꯣꯜ ꯁꯥꯟꯅꯐꯝ ꯂꯩ ꯂꯝꯖꯦꯟ ꯆꯦꯟꯐꯝ ꯂꯩ ꯑꯗꯒꯤ ꯑꯩꯈꯣꯏꯒꯤ ꯈꯥ ꯃꯅꯤꯄꯨꯔ ꯀꯣꯂꯦꯖꯇꯅ ꯁ꯭ꯋꯤꯃꯤꯡ ꯄꯨꯜ ꯏꯔꯣꯏꯐꯝ ꯂꯩ ꯑꯗꯨꯒ ꯇꯨꯔꯦꯜ ꯋꯥꯡꯃꯗ ꯊꯥꯡ ꯇꯥ ꯏꯟꯁꯇꯤꯇ꯭ꯌꯨꯁꯟ ꯇꯝꯐꯝ ꯂꯩ ꯑꯗꯨꯒ ꯀ꯭ꯔꯤꯛꯀꯦꯠ ꯒ꯭ꯔꯥꯎꯟ ꯀꯌꯥ ꯑꯃꯁꯨ ꯂꯩ